ꯇꯣꯏꯟꯇꯤ ꯇꯣꯏꯟꯇꯤ ꯍꯥꯏꯔꯤꯕ ꯆꯍꯤ ꯑꯗꯨꯗ ꯍꯧꯈ꯭ꯔ ꯍꯧꯈ꯭ꯔꯤꯕ ꯆꯍꯤ ꯑꯗꯨꯒꯤ ꯃꯦꯔꯥ ꯊꯥꯗ ꯑꯩꯈꯣꯏꯅ ꯆꯩꯔꯥꯎꯆꯤꯡ ꯃꯅꯤꯄꯨꯔꯒꯤ ꯑꯣꯏꯅ ꯂꯩ ꯆꯤꯡꯃꯩꯔꯣꯡꯗ ꯂꯩꯔꯤꯕ ꯑꯩꯈꯣꯏꯒꯤ ꯆꯩꯔꯥꯎꯆꯤꯡ ꯍꯥꯏꯅ ꯈꯪꯅꯔꯤꯕ ꯆꯤꯡ ꯑꯗꯨꯗ ꯑꯩꯈꯣꯏꯅ ꯅꯨꯄꯤꯠ ꯑꯗꯨ ꯍꯥꯏꯀꯤꯡ ꯆꯠꯆꯈꯤ ꯆꯠꯆꯈꯤꯕꯗꯨꯒꯤ ꯑꯩꯈꯣꯏꯒꯤ ꯑꯋꯥ ꯅꯨꯡꯉꯥꯏ ꯃꯗꯨ ꯈꯤꯛꯇꯪ ꯇꯝꯖꯒꯦ ꯈ꯭ꯋꯥꯏꯗꯒꯤ ꯅꯨꯡꯉꯥꯏꯈꯤꯕ ꯄꯨꯟꯁꯤꯗ ꯈ꯭ꯋꯥꯏꯗꯒꯤ ꯅꯨꯡꯉꯥꯏꯈꯤꯕ ꯑꯃ ꯍꯥꯏꯕꯗꯨ ꯑꯣꯏꯈꯤ ꯑꯗꯨꯛꯀꯤ ꯃꯇꯤꯛ ꯃꯤꯠ ꯃꯥꯏ ꯄꯥꯡꯕ ꯉꯝꯈꯤ ꯋꯥꯈꯜ ꯂꯧꯁꯤꯡ ꯊꯣꯛꯄ ꯅꯨꯃꯤꯠ ꯍꯥꯏꯕꯗꯨ ꯑꯣꯏꯈꯤꯕꯅꯤ ꯃꯗꯨꯗ ꯑꯩꯈꯣꯏꯅ ꯇꯧꯈꯤꯕꯁꯤ ꯆꯤꯡ ꯀꯥꯔꯦ ꯆꯤꯡ ꯀꯥꯔꯕ ꯃꯇꯨꯡꯁꯤꯗ ꯑꯩꯈꯣꯏꯁꯦ ꯃꯇꯣꯟ ꯌꯧꯔꯕ ꯃꯇꯨꯡꯗꯨꯗ ꯅꯨꯡꯁꯤꯠ ꯑꯔꯣꯏꯈꯩ ꯁꯤꯠꯈꯤ ꯅꯨꯃꯤꯠꯇꯨꯁꯨ ꯑꯩꯈꯣꯏꯒꯤ ꯅꯣꯡꯊꯤ ꯅꯣꯡꯃꯪꯉꯤ ꯅꯨꯃꯤꯠꯇꯨꯁꯨ ꯅꯣꯡꯊꯤ ꯅꯣꯡꯃꯪꯕꯅꯤ ꯑꯆꯥ ꯑꯊꯛ ꯀꯌꯥ ꯑꯃ ꯄꯨꯖꯔꯛꯈꯤ ꯑꯗꯒꯤ ꯑꯆꯥ ꯑꯊꯛ ꯑꯗꯨ ꯏꯁꯨꯡ ꯏꯃꯥꯟꯅꯕ ꯀꯥꯃꯤꯟꯅꯈꯤꯕꯁꯤꯡꯗꯨ ꯑꯩꯈꯣꯏ ꯄꯨꯟꯅ ꯑꯩꯈꯣꯏ ꯃꯤ ꯃꯔꯤꯅꯤ ꯑꯩꯒ ꯊꯥꯖꯔꯒ ꯏꯁꯥꯃꯛꯀ ꯂꯣꯏꯅꯅ ꯑꯩꯈꯣꯏ ꯃꯤ ꯃꯔꯤꯅꯤ ꯑꯩꯈꯣꯏ ꯄꯨꯟꯅ ꯑꯗꯨꯃꯥꯏꯅ ꯇꯧꯗꯨꯅ ꯀꯥꯈꯤ ꯆꯞ ꯑꯗꯨꯒ ꯄꯨꯟꯅ ꯑꯩꯈꯣꯏ ꯑꯆꯥ ꯑꯊꯛ ꯆꯥꯔꯤ ꯆꯤꯡ ꯀꯥꯔꯒ ꯑꯩꯈꯣꯏꯁꯦ ꯃꯇꯣꯟ ꯌꯧꯅ ꯃꯊꯪ ꯃꯊꯪ ꯅꯥꯏꯅ ꯑꯩꯈꯣꯏ ꯆꯤꯡꯗꯣ ꯔꯥꯎꯟ ꯀꯣꯏꯈꯤ ꯑꯗꯨꯒ ꯑꯋꯥ ꯅꯨꯡꯉꯥꯏ ꯑꯗꯨꯃꯥꯏꯅ ꯇꯧꯗꯨꯅ ꯑꯩꯈꯣꯏ ꯐꯣꯡꯗꯣꯛꯈꯤ